ꯚꯥꯔꯠꯀꯤ ꯑꯣꯐꯤꯁꯦꯜ ꯑꯣꯏꯕ ꯂꯣꯟꯁꯤꯡ ꯑꯗꯨꯗꯤ ꯍꯤꯟꯗꯤ ꯑꯃꯁꯨꯡ ꯏꯪꯂꯦꯁꯅꯤ ꯑꯗꯨꯕꯨ ꯑꯇꯣꯞꯄ ꯂꯣꯟ ꯇꯥꯃꯤꯜ ꯃꯥꯔꯥꯊꯤ ꯃꯅꯤꯄꯨꯔꯤꯁꯤꯡ ꯑꯁꯤꯁꯨ ꯅꯤꯄꯥꯜ ꯁꯨꯕ ꯅꯤꯄꯥꯜ ꯁꯨꯕ ꯁꯦꯗꯨꯜꯗ ꯆꯜꯂꯤ